ꯑꯩꯅ ꯌꯥꯝꯅ ꯄꯥꯝꯅ ꯊꯣꯡꯕ ꯊꯥꯛꯄꯒꯤ ꯃꯈꯜ ꯍꯥꯏꯔꯒꯗꯤ ꯑꯩꯈꯣꯏꯒꯤ ꯌꯦꯟ ꯉꯧꯕꯁꯤꯅꯤ ꯑꯃꯁꯨꯡ ꯀꯔꯤꯒꯤ ꯄꯥꯝꯃꯤꯅꯣ ꯍꯥꯏꯕ ꯃꯇꯝꯗ ꯃꯥꯁꯤ ꯑꯩꯈꯣꯏꯅ ꯆꯥꯕꯗ ꯌꯥꯝꯅ ꯍꯥꯎꯋꯤ ꯍꯥꯏꯗꯤ ꯊꯣꯡꯕꯁꯤꯗꯩꯗꯤ ꯑꯩꯈꯣꯏ ꯉꯧꯕꯁꯤꯅ ꯍꯦꯟꯅ ꯍꯥꯎꯋꯤ ꯑꯗꯨꯅ ꯑꯗꯨꯒꯤ ꯄꯥꯝꯃꯤꯕꯅꯦ